ꯈꯨꯡꯒꯪꯒꯤ ꯁꯥꯟꯅꯔꯣꯏꯁꯤꯡꯅ ꯁꯥꯟꯅꯕꯗꯤ ꯅꯤꯡꯊꯤꯅ ꯁꯦꯝꯕꯤꯗ꯭ꯔꯕ ꯂꯝꯄꯥꯛꯇ ꯂꯕꯨꯛ ꯂꯝꯍꯥꯡꯗ ꯄꯥꯝꯃꯦ ꯍꯥꯏꯗꯨꯅ ꯄꯪꯁꯥꯟꯗ ꯁꯥꯟꯅꯕ ꯑꯗꯨꯒ ꯆꯟꯅꯐꯝꯗꯤ ꯈꯪꯗꯕ ꯍꯩꯖꯔꯤꯕ ꯃꯥꯒꯤ ꯑꯍꯩꯕꯗꯣ ꯎꯠꯊꯣꯛꯐꯝ ꯈꯪꯗꯅ ꯑꯗꯨꯃꯛ ꯈꯨꯡꯒꯪꯗꯨꯗ ꯂꯣꯏꯁꯤꯟꯈꯤ ꯑꯗꯨꯒ ꯁꯍꯔꯗꯗꯤ ꯃꯥꯒꯤ ꯃꯥꯒꯤ ꯃꯐꯝ ꯖꯒꯥ ꯖꯒꯥ ꯌꯥꯝꯅ ꯃꯑꯣꯡ ꯇꯥꯅ ꯅꯤꯡꯊꯤꯅ ꯊꯝꯕꯤꯕꯅꯤꯅ ꯁꯍꯔꯗ ꯂꯩꯔꯤꯕ ꯁꯥꯟꯅꯔꯣꯏꯁꯤꯡꯗꯤ ꯌꯥꯝꯅ ꯐꯖꯅ ꯃꯥꯒꯤ ꯁꯥꯟꯅꯅꯤꯡꯕ ꯃꯈꯟꯗꯒꯤ ꯁꯥꯟꯅꯐꯝ ꯃꯐꯝ ꯃꯥꯅ ꯃꯥꯅ ꯑꯄꯥꯝꯕ ꯃꯐꯝꯗ ꯂꯣꯏꯅ ꯐꯪꯉꯤ ꯑꯗꯨꯏꯗꯨꯅ ꯁꯍꯔꯗ ꯂꯩꯔꯤꯕ ꯁꯥꯟꯅꯔꯣꯏꯁꯤꯡꯒꯤꯗꯤ ꯃꯥꯒꯤ ꯃꯥꯒꯤ ꯑꯄꯥꯝꯕꯁꯤꯡ ꯑꯗꯣ ꯃꯤꯉꯣꯟꯗ ꯎꯠꯊꯣꯛꯄꯁꯨ ꯉꯝꯃꯤ ꯑꯗꯨꯒ ꯈꯨꯡꯒꯪꯗ ꯂꯩꯕꯗꯤ ꯐꯅ ꯍꯩꯔꯒꯁꯨ ꯐꯅ ꯁꯥꯟꯅꯕ ꯄꯥꯝꯃꯒꯁꯨ ꯑꯗꯨꯝꯃꯛ ꯃꯥꯒꯤ ꯁꯤꯖꯤꯟꯅꯐꯝ ꯈꯪꯗꯅ ꯑꯗꯨꯝꯃꯛ ꯃꯥꯡꯈꯤ